ꯑꯩꯅ ꯑꯩꯈꯣꯏꯒꯤ ꯕꯖꯥꯔ ꯍꯥꯏ ꯇꯥꯔꯦꯀꯣ ꯑꯩꯈꯣꯏꯒꯤ ꯍꯦꯛ ꯅꯛꯅꯕ ꯑꯩꯈꯣꯏꯒꯤ ꯕꯤꯁꯦꯟꯄꯨꯔ ꯕꯖꯥꯔꯗꯒꯤ ꯑꯩꯈꯣꯏꯅ ꯀꯩꯅꯣ ꯑꯃꯈꯛ ꯑꯩꯈꯣꯏ ꯆꯥꯔꯖꯔ ꯍꯥꯏ ꯇꯥꯔꯦ ꯆꯥꯔꯖꯔ ꯑꯃ ꯂꯩꯔꯨꯕ ꯀꯥꯟꯁꯦ ꯆꯥꯔꯖꯔꯁꯦ ꯆꯥꯔꯖꯔꯁꯦ ꯑꯩꯈꯣꯏꯒꯤ ꯃꯃꯜꯁꯨ ꯌꯥꯝ ꯇꯥꯡꯅ ꯂꯧꯍꯧꯔꯕ ꯑꯩꯉꯣꯟꯗꯒꯤꯗꯤ ꯄꯩꯁꯥꯁꯨ ꯍꯦꯟꯖꯤꯟꯍꯧꯔꯦꯀꯣ ꯑꯗꯨꯒ ꯀ꯭ꯋꯥꯂꯤꯇꯤ ꯂꯩꯕ꯭ꯔꯥꯁꯨ ꯂꯩꯇꯕꯤ ꯀꯣ ꯀ꯭ꯋꯥꯂꯤꯇꯤꯁꯨ ꯌꯥꯝ ꯐꯠꯂꯝꯗ꯭ꯔꯕ ꯑꯗꯒꯤ ꯃꯈꯣꯡꯁꯤꯁꯨ ꯑꯩꯈꯣꯏꯒꯤ ꯂꯨꯖ ꯑꯣꯏꯔꯒ ꯑꯩꯈꯣꯏꯒꯤ ꯆꯥꯔꯖ ꯊꯤꯡꯖꯤꯟꯕ ꯃꯇꯝꯗꯁꯨ ꯁ꯭ꯋꯥꯏꯒꯁꯦ ꯏꯆꯪ ꯆꯪꯗꯕꯤ ꯑꯗꯒꯤ ꯃꯩꯁꯤꯁꯨ ꯀꯨꯏꯅ ꯀꯨꯏꯅꯒ ꯌꯥꯗꯕꯤ ꯍꯥꯏꯗꯤ ꯀꯩꯅꯣꯁꯦ ꯐꯣꯟꯁꯦ ꯆꯥꯔꯖ ꯇꯧꯔꯒ ꯉꯥꯏꯍꯥꯛ ꯂꯩꯔꯒ ꯑꯗꯨꯝ ꯇꯥꯔꯛꯄ ꯆꯥꯔꯖꯁꯦ ꯏꯟꯊꯤ ꯅꯨꯡꯉꯥꯏ ꯆꯪꯗꯕ ꯍꯥꯏ ꯇꯥꯔꯦꯅꯦ ꯀꯣ ꯑꯗꯒꯤ ꯑꯃꯨꯛ ꯆꯥꯔꯖꯔꯁꯦ ꯃꯈꯣꯡꯗꯨꯁꯨ ꯑꯩꯈꯣꯏꯒꯤ ꯋꯪ ꯋꯪ ꯁꯥꯒꯠꯂꯒ ꯌꯥꯝ ꯅꯨꯡꯉꯥꯏꯇꯕ ꯑꯃ ꯂꯩꯗꯥꯏꯅꯦ ꯆꯥꯔꯖꯔꯁꯦ ꯑꯐꯠꯇꯕ ꯑꯩꯈꯣꯏꯒꯤ ꯑꯣꯏ ꯍꯥꯏ ꯇꯥꯔꯦꯅꯦ ꯁꯤ ꯑꯣꯔꯤꯖꯤꯅꯦꯜ ꯑꯣꯏꯔꯝꯗꯕ ꯍꯥꯏ ꯇꯥꯔꯦ ꯀꯣ ꯑꯗꯨꯅ ꯑꯩꯅ ꯌꯥꯝ ꯁꯥꯎꯅꯤꯡꯕ ꯍꯥꯏ ꯇꯥꯔꯦ ꯁꯨꯃꯥꯏꯅ ꯇꯧꯗꯅ ꯄꯣꯠꯇꯨ ꯐꯖꯅ ꯃꯤꯅꯁꯨ ꯄꯩꯁꯥꯁꯨ ꯄꯩꯁꯥꯗꯨ ꯇꯤꯡꯈꯠꯇꯅ ꯑꯩꯈꯣꯏꯁꯨ ꯃꯥꯒꯤ ꯄꯤꯐꯝ ꯊꯣꯛꯄ ꯄꯤꯔꯒ ꯂꯩꯔꯤꯅꯤ ꯑꯗꯨ ꯑꯣꯏ ꯇꯥꯔꯒꯁꯨ ꯃꯥꯅ ꯑꯗꯨ ꯃꯥꯏꯅ ꯌꯥꯝꯅ ꯀꯩꯅꯣ ꯇꯧꯅ ꯌꯣꯟꯖꯤꯜꯂꯛꯄꯗꯣ ꯇꯁꯦꯡꯅ ꯌꯥꯝ ꯅꯨꯡꯉꯥꯏꯇꯦꯕ ꯑꯩ ꯁꯥꯎꯅꯤꯡꯉꯦꯕ ꯀꯣ ꯍꯥꯏꯗꯤ ꯃꯥꯅ ꯆꯥꯔꯖꯔꯗꯣ ꯑꯦ ꯁꯤꯅꯤ ꯁꯤꯅꯤ ꯐꯖꯅ ꯍꯥꯏꯔꯒ ꯄꯤꯔꯛꯑꯒ ꯐꯖꯅ ꯑꯐꯕꯗꯣ ꯄꯤꯔꯛꯑꯗꯤ ꯐꯕ ꯀꯣ ꯄꯩꯁꯥꯁꯨ ꯇꯞꯇꯥꯏ ꯂꯧꯍꯧꯔ ꯑꯩ ꯑꯩꯅ ꯑꯗꯨꯅ ꯑꯩ ꯄꯥꯃꯨꯔꯛꯑꯦꯕ ꯄꯩꯁꯥꯗꯣ ꯍꯧꯖꯤꯛ ꯃꯥꯅ ꯇꯞꯇꯥꯏ ꯂꯧꯍꯧꯔꯒ ꯄꯩꯁꯥꯁꯨ ꯂꯧꯍꯧꯔꯦ ꯑꯗꯨ ꯆꯔꯖꯔꯁꯨ ꯑꯐꯕ ꯑꯣꯏꯔꯝꯗ꯭ꯔꯦ ꯑꯗꯒꯤ ꯃꯩꯁꯨ ꯏꯟꯊꯤ ꯅꯨꯡꯉꯥꯏ ꯆꯪꯗ꯭ꯔꯦ ꯑꯗꯒꯤ ꯃꯈꯣꯡ ꯗꯨꯁꯨ ꯂꯨꯖ ꯑꯣꯏꯕꯑꯣ ꯀꯩꯕꯣꯏ ꯇꯧꯗꯅ ꯑꯗꯨ ꯏꯟꯊꯤ ꯅꯨꯡꯉꯥꯏ ꯁꯤꯖꯤꯟꯅꯗ꯭ꯔꯦꯕ ꯑꯗꯨꯅ ꯄꯩꯁꯥꯁꯦ ꯑꯁ ꯌꯥꯝ ꯁꯥꯎꯅꯤꯡꯉꯦ ꯑꯩ ꯍꯟꯗꯛꯇꯤ ꯃꯥꯒꯤ ꯆꯥꯔꯖꯔꯁꯦ ꯌꯥꯝ ꯅꯨꯡꯉꯥꯏꯇꯦ ꯄꯩꯁꯥꯁꯨ ꯇꯞꯇꯥꯏ ꯂꯧꯍꯧꯔꯦ ꯑꯩ ꯌꯥꯝ ꯄꯥꯝꯃꯨꯔꯛꯑꯦꯕ ꯀꯣ